ꯀꯅꯥ ꯑꯣꯏꯕꯤꯔꯕ ꯑꯣ ꯆꯨꯝꯃꯤ ꯆꯨꯝꯃꯤ ꯍꯪꯕꯤꯌꯨ ꯀꯩ ꯂꯩꯔꯒꯦ ꯑꯩꯈꯣꯏꯒꯤ ꯁꯤꯒꯤꯁꯤꯗꯗꯤ ꯑꯃ ꯑꯗꯨꯝ ꯃꯌꯥꯏ ꯑꯣꯏꯔꯞ ꯍꯣꯡꯉꯦ ꯍꯥꯏ ꯇꯥꯔꯦ ꯑꯩꯈꯣꯏꯒꯤ ꯑꯃ ꯇꯥꯡꯕꯗꯤ ꯑꯣꯏꯗ꯭ꯔꯦ ꯑꯗꯨꯝ ꯂꯥꯛꯄꯤꯔꯣ ꯌꯥꯅꯤ ꯂꯩꯕ ꯑꯗꯨꯝ ꯍꯣꯡꯉꯦ ꯑꯥ ꯍꯌꯦꯡ ꯂꯥꯛꯀꯗꯧꯕ ꯑꯣꯏꯔꯒꯗꯤ ꯑꯌꯨꯛꯀꯤꯀꯣ ꯑꯌꯨꯛꯀꯤ ꯇꯦꯟ ꯑꯦ ꯑꯦꯝꯗꯩ ꯂꯥꯛꯄꯤꯔꯣ ꯑꯗꯨꯒ ꯅꯨꯡꯊꯤꯟꯒꯤ ꯄꯨꯡ ꯃꯔꯤ ꯐꯥꯎꯕꯗ ꯁꯤꯒꯤ ꯃꯅꯨꯡꯗ ꯑꯣꯏꯅ ꯂꯥꯛꯄꯤꯔꯣꯅꯦ ꯑꯥ